ꯑꯩꯍꯥꯛꯅ ꯆꯦꯒꯤ ꯂꯥꯏꯔꯤꯛꯁꯤꯡ ꯅꯠꯇ꯭ꯔꯒ ꯏꯂꯦꯛꯇ꯭ꯔꯣꯅꯤꯛ ꯚꯔꯖꯟꯁꯤꯡꯗ ꯏꯂꯦꯛꯇ꯭ꯔꯣꯅꯤꯛꯀꯤꯅ ꯍꯦꯟꯅ ꯄꯥꯝꯖꯩ ꯆꯦꯒꯤ ꯑꯣꯏꯕ ꯇꯥꯔꯒꯗꯤ ꯑꯩꯍꯥꯛꯅ ꯂꯥꯏꯔꯤꯛ ꯑꯗꯨ ꯌꯥꯝꯅ ꯊꯥꯕ ꯃꯔꯝ ꯑꯣꯏꯔꯒ ꯂꯨꯝꯕ ꯄꯨꯔꯛꯄꯗ ꯈꯨꯗꯣꯡ ꯆꯥꯗꯕ ꯂꯩ ꯑꯃꯁꯨꯡ ꯀꯨꯏꯅ ꯄꯥꯁꯤꯜꯂꯛꯄ ꯃꯇꯝꯗ ꯏꯁꯥꯗ ꯍꯩꯅꯗꯕ ꯌꯥꯝꯃꯜꯂꯛꯄꯅ ꯃꯔꯝ ꯑꯣꯏꯔꯒ ꯏꯁꯥꯗ ꯅꯨꯡꯉꯥꯏꯔꯛꯇꯕ ꯄꯥꯅꯤꯡꯉꯛꯇꯕ ꯕꯣꯔꯤꯡ ꯆꯨꯔꯛꯄ ꯑꯣꯏꯍꯜꯂꯤ ꯑꯗꯨꯒ ꯀꯔꯤꯒꯨꯝꯕ ꯏꯂꯦꯛꯇ꯭ꯔꯣꯅꯤꯛꯀꯤꯗ ꯄꯥꯔꯒꯗꯤ ꯌꯥꯝꯅ

ꯑꯩꯍꯥꯛ ꯑꯣꯗꯤꯑꯣ ꯕꯨꯛꯁꯤꯡ ꯇꯥꯖꯩ